ꯍꯜꯂꯣ ꯁꯤ ꯔꯣꯝ ꯀꯦꯞ ꯑꯣꯏꯕꯤꯔꯕꯣ ꯉꯁꯥꯏꯗꯒꯤ ꯉꯥꯏꯕꯅꯦ ꯄꯨꯡꯈꯥꯏꯁꯨ ꯆꯣꯟꯊꯔꯑꯦ ꯃꯐꯝꯁꯨ ꯂꯥꯜꯂ ꯃꯥꯜꯂꯦ ꯑꯗꯨꯅ ꯑꯩꯅ ꯉꯁꯥꯏ ꯔꯤꯖꯔꯐ ꯇꯧꯒꯤꯕ ꯀꯦꯞꯇꯣ ꯑꯝꯇ ꯀꯦꯟꯁꯜ ꯇꯧꯕꯤꯌꯣ